ꯍꯜꯂꯣ ꯃꯥꯅꯤ ꯀꯔꯤ ꯍꯥꯏꯒꯗꯕꯅꯣ ꯌꯥꯏꯌꯦ ꯍꯪꯕꯤꯔꯛꯑꯣ ꯑꯥ ꯄꯨꯡ ꯇꯔꯥ ꯗꯒꯤ ꯄꯨꯡ ꯃꯔꯤ ꯐꯥꯎꯕ ꯍꯥꯡꯉꯤ

ꯐꯪꯒꯅꯤꯌꯦ ꯀꯔꯤ ꯀꯔꯤ ꯆꯥꯅꯤꯡꯕ ꯑꯩꯈꯣꯏꯒꯤ ꯁꯤꯡꯖꯨ ꯕꯣꯔꯥ ꯀꯥꯡꯍꯧ ꯑꯗꯒꯤ ꯄꯀꯧꯔꯥ ꯂꯣꯏ ꯐꯪꯉꯤ ꯃꯈꯜ ꯑꯅꯝꯕꯅ ꯂꯣꯏꯅ ꯐꯪꯉꯤ ꯑꯗꯨ ꯅꯈꯣꯏꯅꯅꯦ ꯂꯥꯛꯀꯦ ꯍꯥꯏꯇꯥꯔꯒꯗꯤ ꯑꯩꯉꯣꯟꯗ ꯑꯗꯨꯝ ꯍꯥꯏꯕꯤꯔꯛꯑꯒ ꯑꯩꯅ ꯑꯗꯨꯝ ꯀꯛꯄꯤꯔꯝꯕꯗ ꯀꯩꯁꯨꯝ ꯀꯥꯏꯗꯤꯌꯦ ꯃꯤ ꯀꯌꯥ ꯂꯥꯛꯀꯗꯕꯅꯣ ꯑꯣ ꯂꯥꯛꯎꯅꯦ ꯑꯗꯨ ꯀꯩꯗꯧꯉꯩ ꯂꯥꯛꯀꯗꯕꯅꯣ ꯃꯇꯝꯗꯣ ꯐꯤꯛꯁ ꯇꯧꯕꯤꯔꯛꯑꯣ ꯑꯗꯨꯒ ꯍꯥꯏꯕꯤꯔꯛꯑꯣ ꯑꯣ ꯌꯥꯔꯦ ꯌꯥꯔꯦ ꯑꯗꯨꯗꯤ ꯐꯔꯦ ꯊꯝꯃꯒꯦꯀꯣ